ꯑꯁ ꯍꯟꯗꯛ ꯑꯩꯅ ꯃꯤꯁꯣꯗꯒꯤ ꯐꯥꯎꯟꯗꯦꯁꯟ ꯑꯃ ꯀꯛꯑꯦꯕ ꯑꯗꯨꯒ ꯑꯦꯛꯁꯄꯤꯌꯔꯤ ꯑꯣꯏꯔꯝꯗꯥꯏꯒꯤꯁꯨ ꯃꯥꯜꯂꯦ ꯑꯦꯛꯁꯄꯤꯌꯔꯤ ꯑꯣꯏꯗꯧꯔꯦ ꯑꯗꯨꯒ ꯑꯗꯨꯗꯣ ꯁꯤꯖꯤꯟꯅꯕꯀꯥꯟꯗ ꯃꯥꯏꯒꯁꯦ ꯌꯥꯝ ꯃꯨꯁꯜꯂꯦ ꯀꯥꯁꯜꯂꯦ ꯑꯗꯨꯒ ꯐꯠꯁꯨ ꯐꯠꯇꯦ ꯁꯤꯖꯤꯟꯅꯕ ꯌꯥꯝ ꯅꯨꯡꯉꯥꯏꯇꯦ